ꯑꯩꯒꯤ ꯆꯥꯖꯔ ꯑꯃ ꯍꯥꯟꯅ ꯌꯥꯈꯤꯗꯕꯗꯒꯤ ꯆꯥꯖꯔ ꯑꯅꯧꯕ ꯑꯃ ꯁꯤꯜꯂꯦ ꯆꯥꯖꯔ ꯁꯤꯜꯂꯤꯕ ꯀꯝꯄꯦꯅꯤꯁꯤ ꯌꯥꯝꯅ ꯐꯩꯌꯦ ꯁꯤꯖꯤꯟꯅꯕꯁꯨ ꯌꯥꯝ ꯅꯨꯡꯉꯥꯏꯌꯦ ꯑꯗꯨꯝ ꯑꯇꯣꯞꯄꯁꯤꯡ ꯐ꯭ꯔꯦꯟ ꯁꯥꯔꯀꯜꯗꯁꯨ ꯑꯗꯨꯝ ꯁꯤꯖꯤꯟꯅꯔꯒ ꯇ꯭ꯔꯥꯏ ꯇꯧꯑꯣ ꯌꯥꯝꯅ ꯐꯩꯌꯦ